ꯑꯩꯍꯥꯛꯅ ꯑꯩꯒꯤ ꯏꯃꯨꯡ ꯃꯅꯨꯡꯒꯤꯗꯃꯛꯇ ꯍꯛꯆꯥꯡ ꯐꯅ ꯂꯩꯅꯕ ꯃꯊꯦꯜ ꯁꯦꯝꯕ ꯁꯥꯕ ꯈꯔ ꯍꯥꯏꯔꯕꯗ ꯑꯩꯈꯣꯏꯅ ꯑꯩꯈꯣꯏꯒꯤ ꯃꯅꯤꯄꯨꯔꯒꯤ ꯆꯠꯅꯕꯤ ꯑꯣꯏꯅ ꯎꯠꯇꯤ ꯊꯣꯡꯕ ꯑꯁꯤꯁꯨ ꯑꯩꯈꯣꯏꯒꯤ ꯌꯥꯝꯅ ꯍꯛꯆꯥꯡꯗ ꯀꯥꯟꯅꯕ ꯑꯗꯨꯒꯨꯝꯂꯕ ꯃꯊꯦꯜ ꯑꯃꯅꯤ ꯃꯁꯤ ꯑꯩꯈꯣꯏꯅ ꯍꯦꯛ ꯊꯣꯡꯕ ꯃꯇꯝꯗ ꯇꯔꯥꯏ ꯇꯔꯥꯏ ꯊꯣꯡꯕꯁꯨ ꯌꯥꯗꯦ ꯃꯅꯥ ꯃꯁꯤꯡ ꯃꯈꯜ ꯆꯥꯝꯃ ꯆꯅꯤꯃꯨꯛ ꯍꯥꯞꯆꯤꯜꯂꯒ ꯃꯈꯜ ꯁꯨꯅ ꯊꯣꯡꯕ ꯃꯊꯦꯜ ꯃꯈꯜ ꯑꯃꯅꯤ ꯃꯁꯤꯅ ꯑꯩꯈꯣꯏꯗ ꯑꯩꯈꯣꯏꯒꯤ ꯍꯛꯆꯥꯡꯗ ꯌꯥꯝꯅ ꯀꯥꯟꯅꯕ ꯚꯤꯇꯥꯃꯤꯟ ꯃꯈꯜ ꯀꯌꯥ ꯄꯤꯕ ꯑꯗꯨꯒꯨꯝꯂꯕ ꯃꯊꯦꯜ ꯑꯃꯅꯤ ꯃꯁꯤ ꯆꯥꯁꯤꯜꯂꯒ ꯑꯈꯣꯏꯅ ꯇꯨꯝꯕ ꯃꯇꯝꯗꯁꯨ ꯌꯥꯝꯅ ꯅꯨꯡꯉꯥꯏꯅ ꯇꯨꯝꯕ ꯇꯨꯝꯍꯟꯕ ꯑꯗꯨꯒꯨꯝꯂꯕ ꯃꯊꯦꯜ ꯃꯈꯜ ꯑꯃ ꯍꯥꯏꯕꯗꯨ ꯑꯣꯏ ꯑꯗꯨꯗ ꯃꯁꯤꯗ ꯅꯠꯇꯅꯁꯨ ꯑꯩꯈꯣꯏꯅ ꯇꯣꯔꯣꯕꯣꯠ ꯆꯝꯐꯨꯠ ꯈꯣꯡꯗ꯭ꯔꯨꯝ ꯆꯝꯐꯨꯠ ꯃꯁꯤꯁꯨ ꯑꯩꯈꯣꯏꯗ ꯌꯥꯝꯅ ꯀꯥꯟꯅꯕ ꯑꯩꯈꯣꯏꯒꯤ ꯍꯛꯆꯥꯡꯗ ꯃꯆꯤ ꯃꯆꯤ ꯑꯣꯏꯕ ꯑꯩꯈꯣꯏꯒꯤ ꯐꯦꯃꯂꯤꯒꯤ ꯍꯛꯆꯥꯡ ꯃꯣꯠꯇꯅ ꯁꯦꯡꯅ ꯊꯝꯅꯕꯒꯤ ꯃꯊꯦꯜ ꯃꯈꯜ ꯑꯃ ꯍꯥꯏꯕꯗꯨꯅꯤ ꯃꯁꯤ ꯑꯩꯈꯣꯏꯅ ꯆꯥꯕ ꯃꯇꯝꯗ ꯑꯩꯈꯣꯏꯒꯤ ꯆꯥꯛꯈꯥꯎꯗꯁꯨ ꯐꯕ ꯑꯩꯈꯣꯏꯒꯤ ꯍꯛꯆꯥꯡꯁꯨ ꯌꯥꯡꯍꯟꯕ ꯉꯝꯕ ꯑꯗꯨꯒꯨꯝꯂꯕ ꯑꯐꯕ ꯌꯥꯝꯅ ꯀꯥꯟꯅꯕ ꯃꯇꯤꯛ ꯃꯒꯨꯟꯇꯅ ꯊꯜꯂꯕ ꯑꯗꯨꯒꯨꯝꯒꯕ ꯑꯦꯟꯁꯥꯡ ꯃꯊꯦꯜꯅꯤ ꯑꯗꯨꯒ ꯎꯠꯇꯤ ꯊꯣꯡꯕꯗ ꯑꯩꯈꯣꯏꯅ ꯃꯣꯔꯣꯛꯁꯨ ꯌꯥꯝꯅ ꯁꯥꯍꯟꯗꯕ ꯊꯨꯝꯁꯨ ꯌꯥꯝꯅ ꯌꯥꯛꯍꯟꯗꯕ ꯑꯗꯨꯒꯨꯝꯂꯕ ꯍꯥꯏꯗꯤ ꯌꯥꯝꯅ ꯃꯌꯥꯏ ꯑꯣꯏꯅ ꯃꯍꯥꯎ ꯀꯥꯕ ꯑꯗꯨꯒꯨꯝꯂꯕ ꯃꯈꯜ ꯑꯃꯅꯤꯅ ꯑꯩꯈꯣꯏꯗ ꯎꯠꯇꯤꯁꯤ ꯌꯥꯝꯅ ꯆꯥꯁꯤꯜꯂꯒ ꯄꯔꯂꯣꯏꯗ ꯇꯨꯝꯕ ꯉꯝꯕ ꯑꯗꯨꯒꯨꯝꯂꯕ ꯌꯥꯝꯅ ꯚꯤꯇꯥꯃꯤꯟ ꯃꯈꯜ ꯆꯥꯝꯃ ꯆꯅꯤꯃꯨꯛ ꯁꯨꯅ ꯌꯥꯎꯔꯕ ꯑꯗꯨꯒꯨꯝꯂꯕ ꯑꯦꯟꯁꯥꯡ ꯃꯊꯦꯜ ꯑꯃꯅꯤ